ꯍꯧꯖꯤꯛ ꯃꯅꯤꯄꯨꯔꯒꯤ ꯃꯐꯝ ꯑꯌꯥꯝꯕꯗ ꯇꯝꯅꯔꯤꯕ ꯃꯍꯩ ꯃꯁꯤꯡ ꯑꯃꯁꯨꯡ ꯂꯤꯡꯈꯠꯂꯤꯕ ꯁ꯭ꯀꯨꯜꯁꯤꯡ ꯑꯁꯤꯗ ꯇꯝꯅꯔꯤꯕ ꯃꯥꯒꯤ ꯁꯥꯇ꯭ꯔ ꯃꯌꯥꯝꯁꯤꯡ ꯑꯁꯤꯗ ꯃꯄꯨꯡ ꯐꯥꯅ ꯃꯍꯩ ꯃꯁꯤꯡ ꯇꯝꯕ ꯐꯪꯗꯕ ꯑꯃꯁꯨꯡ ꯃꯄꯨꯡ ꯐꯥꯅ ꯃꯍꯩ ꯃꯁꯤꯡ ꯇꯝꯅꯉꯥꯏꯒꯤ ꯐꯦꯁꯤꯂꯤꯇꯤꯖ ꯀꯌꯥ ꯂꯩꯇꯕ ꯃꯔꯝꯅ ꯑꯩꯈꯣꯏꯒꯤ ꯅꯍꯥꯁꯤꯡ ꯃꯌꯥꯝ ꯏꯟꯈꯠꯂꯛꯂꯤꯕ ꯍꯧꯔꯛꯂꯤꯕ ꯍꯧꯖꯤꯛ ꯃꯇꯝꯒꯤ ꯅꯍꯥ ꯃꯌꯥꯝꯁꯤꯡ ꯑꯁꯤꯗ ꯑꯗꯨꯛꯀꯤ ꯃꯇꯤꯛ ꯆꯩꯊꯦꯡ ꯑꯋꯥꯕ ꯄꯤꯔꯦ ꯑꯗꯨꯗꯨꯅ ꯑꯩꯈꯣꯏꯒꯤ ꯄꯦꯔꯦꯟꯁ ꯍꯥꯛꯇꯛꯇꯒꯤ ꯍꯥꯏꯗꯤ ꯃꯥꯒꯤ ꯄꯦꯔꯦꯟꯁ ꯍꯥꯛꯇꯛ ꯀꯌꯥꯗꯒꯤ ꯑꯟꯏꯗꯨꯀꯇꯦꯠ ꯑꯣꯏꯕ ꯑꯁꯤꯅꯁꯨ ꯑꯩꯈꯣꯏꯒꯤ ꯅꯍꯥꯁꯤꯡ ꯑꯁꯤꯗ ꯃꯍꯩ ꯃꯁꯤꯡ ꯇꯝꯍꯟꯕꯒꯤ ꯋꯥꯈꯜꯂꯣꯜ ꯑꯁꯤ ꯄꯣꯛꯄ ꯑꯁꯦ ꯈꯔꯁꯨ ꯋꯥꯠꯂꯦ ꯑꯗꯨꯅ ꯑꯩꯈꯣꯏꯅ ꯑꯟꯏꯗꯨꯀꯦꯇꯦꯠ ꯑꯣꯏꯕ ꯄꯦꯔꯦꯟꯁ ꯁꯤꯡ ꯑꯁꯤꯅ ꯁꯤꯒꯨꯝꯅ ꯌꯥꯝꯅ ꯍꯦꯟꯒꯠꯂꯛꯄ ꯇꯥꯔꯒꯗꯤ ꯑꯩꯈꯣꯏ ꯃꯅꯤꯄꯨꯔꯤ ꯑꯁꯦ ꯑꯗꯨꯛꯀꯤ ꯃꯇꯤꯛ ꯑꯋꯥꯕ ꯑꯣꯏꯒꯅꯤ ꯍꯥꯏꯕꯗꯤ ꯑꯟꯏꯗꯨꯀꯦꯇꯦꯠ ꯄꯥꯔꯁꯟ ꯉꯥꯛꯇ ꯑꯣꯏꯕ ꯇꯥꯔꯕꯗꯤ ꯆꯥꯎꯈꯠꯄꯒꯤ ꯈꯣꯡꯊꯥꯡ ꯍꯧꯖꯤꯛ ꯃꯥꯂꯦꯝꯗ ꯀꯟꯅ ꯆꯦꯂꯦꯟꯖ ꯏꯟ ꯏꯗꯨꯀꯦꯁꯟ ꯑꯦꯟ ꯅꯣꯂꯦꯖ ꯍꯥꯏꯔꯤꯕ ꯑꯁꯤꯗ ꯌꯥꯝꯅ ꯈꯣꯡꯊꯥꯡ ꯌꯥꯝꯅ ꯂꯋꯥꯔꯗ ꯑꯣꯏꯒꯅꯤ ꯑꯗꯨꯗꯨꯅ ꯑꯩꯈꯣꯏꯅ ꯍꯧꯖꯤꯛ ꯃꯇꯝꯗ ꯌꯥꯝꯅ ꯏꯗꯨꯀꯦꯇꯦꯠ ꯑꯣꯏꯕ ꯃꯤ ꯄꯨꯊꯣꯛꯄ ꯍꯥꯏꯕꯁꯦ ꯌꯥꯝꯅ ꯗꯔꯀꯥꯔ ꯑꯣꯏꯌꯦ ꯑꯗꯨꯅ ꯏꯗꯨꯀꯦꯇꯦꯠ ꯑꯣꯏꯕ ꯃꯤ ꯄꯨꯊꯣꯛꯄ ꯍꯥꯏꯕꯁꯤꯗ ꯑꯐꯕ ꯁ꯭ꯀꯨꯜ ꯆꯪꯏ ꯑꯐꯕ ꯐꯦꯁꯤꯂꯤꯇꯤꯖ ꯂꯩꯕ ꯑꯃꯁꯨꯡ ꯑꯃꯁꯨꯡ ꯐꯦꯀꯜꯇꯤꯁꯤꯡ ꯑꯁꯦ ꯌꯥꯝꯅ ꯗꯔꯀꯥꯔ ꯑꯣꯏꯌꯦ ꯑꯗꯨꯅ ꯅꯍꯥ ꯑꯃ ꯑꯣꯏꯅ ꯏꯟꯈꯠꯂꯛꯂꯤꯕ ꯅꯍꯥ ꯃꯌꯥꯝꯁꯤꯡ ꯑꯁꯤꯗ ꯈꯪꯍꯟꯅꯤꯡꯂꯤꯕ ꯌꯧꯍꯟꯅꯤꯡꯂꯤꯕ ꯄꯥꯎꯇꯥꯛ ꯄꯥꯎꯖꯦꯜ ꯃꯌꯥꯝꯁꯤꯡ ꯑꯁꯦ ꯅꯣꯂꯦꯖ ꯃꯌꯥꯝꯁꯤꯡ ꯑꯁꯦ ꯇꯥꯛꯄ ꯈꯛꯇꯅꯁꯨ ꯌꯥꯔꯛꯇꯕ ꯃꯔꯝꯗꯤ ꯃꯌꯥꯝꯁꯤꯡ ꯑꯁꯤ ꯂꯥꯛꯁꯤꯟꯅꯕ ꯍꯣꯠꯅꯕꯗ ꯋꯥꯈꯜ ꯒ꯭ꯌꯥꯟ ꯄꯤꯅꯕ ꯍꯣꯠꯅꯕꯗ ꯃꯥꯒꯤ ꯍꯥꯏꯗꯤ ꯁ꯭ꯀꯨꯜ ꯃꯇꯤꯛ ꯆꯥꯗꯕ ꯍꯥꯏꯕꯗꯤ ꯐꯖꯅ ꯇꯥꯛꯂꯒꯁꯨ ꯁ꯭ꯀꯨꯜ ꯃꯇꯤꯛ ꯐꯖꯅ ꯂꯩꯇꯕ ꯃꯐꯝ ꯐꯖꯅ ꯍꯥꯏꯗꯤ ꯌꯥꯝꯅ ꯐꯦꯁꯤꯂꯤꯇꯤꯁꯨ ꯐꯪꯗꯕ ꯑꯃꯁꯨꯡ ꯌꯥꯝꯅ ꯂꯥꯏꯔꯕ ꯀꯌꯥꯗꯤ ꯁꯦꯜ ꯊꯥꯊꯕ ꯑꯁꯤꯗ ꯌꯥꯝꯅ ꯋꯥꯅꯔꯤ ꯑꯗꯨꯅ ꯁꯦꯜ ꯊꯥꯗꯕ ꯇꯟꯕꯗꯒꯤ ꯌꯥꯝꯅ ꯑꯩꯈꯣꯏꯒꯤ ꯐꯦꯁꯤꯂꯤꯇꯤꯖ ꯌꯥꯝꯅ ꯂꯩꯇꯕ ꯁ꯭ꯀꯨꯜꯁꯤꯡ ꯌꯥꯝ ꯁꯝꯅ ꯍꯥꯏꯔꯕꯗ ꯑꯩꯈꯣꯏꯒꯤ ꯒꯣꯔꯃꯦꯟꯒꯤ ꯁ꯭ꯀꯨꯜꯁꯤꯡ ꯑꯁꯦ ꯍꯧꯖꯤꯛ ꯈꯔ ꯍꯦꯟꯅ ꯐꯦꯁꯤꯂꯤꯇꯤꯖ ꯑꯣꯏꯕ ꯌꯥꯝꯅ ꯗꯔꯀꯥꯔ ꯑꯣꯏꯕ ꯈꯔ ꯋꯥꯠꯂꯦ ꯑꯗꯨꯅ ꯁ꯭ꯀꯨꯜ ꯇꯝꯕꯁꯤꯡꯗ ꯅꯍꯥꯁꯤꯡ ꯑꯁꯤꯕꯨ ꯌꯥꯝꯅ ꯁ꯭ꯀꯨꯜ ꯇꯝꯅꯤꯡꯕꯒꯤ ꯃꯍꯩ ꯃꯁꯤꯡ ꯇꯝꯅꯤꯡꯕꯒꯤ ꯑꯦꯇ꯭ꯔꯦꯛꯁꯟ ꯄꯤꯅꯕꯒꯤ ꯄꯤꯅꯉꯥꯏꯒꯤ ꯎꯄꯥꯏꯁꯦ ꯈꯔ ꯋꯥꯠꯂꯤ ꯍꯥꯏꯇꯥꯔꯦ ꯑꯗꯨꯗꯨꯅ ꯃꯅꯤꯄꯨꯔꯗ ꯂꯩꯔꯤꯕ ꯒꯣꯔꯃꯦꯟꯒꯤ ꯁ꯭ꯀꯨꯜꯁꯤꯡ ꯑꯁꯦ ꯏꯁꯀꯤꯜ ꯃꯌꯥꯝꯗꯤ ꯄꯥꯏꯈꯠꯂꯤ ꯑꯗꯨꯕꯨ ꯏꯁꯀꯤꯜ ꯄꯨꯂꯞꯅ ꯃꯤꯄꯨꯝ ꯈꯨꯗꯤꯡꯃꯛꯇ ꯄꯨꯂꯞ ꯊꯨꯡꯍꯟꯕ ꯐꯖꯅꯗꯤ ꯉꯝꯗ꯭ꯔꯤ ꯍꯥꯏꯅ ꯂꯧꯋꯦ ꯏꯁꯀꯣꯂꯔꯁꯤꯞ ꯀꯌꯥ ꯊꯥꯖꯤꯜꯂꯕꯁꯨ ꯐꯪꯗꯕ ꯑꯌꯥꯝꯕ ꯌꯥꯎꯋꯦ ꯑꯗꯨꯗꯨꯅ ꯃꯗꯨꯗꯨꯅ ꯂꯩꯔꯤꯕ ꯃꯍꯩꯔꯣꯏꯁꯤꯡ ꯑꯁꯤꯅ ꯀꯔꯝꯅ ꯃꯍꯩ ꯃꯁꯤꯡ ꯒ꯭ꯌꯥꯟ ꯂꯧꯒꯗꯒꯦ ꯀꯔꯝꯅ ꯈꯪ ꯍꯩꯕ ꯑꯣꯏꯒꯗꯒꯦ ꯍꯥꯏꯕꯗꯨ ꯑꯗꯨꯅ ꯌꯥꯝꯅ ꯂꯨꯅꯔꯦ ꯑꯗꯨꯅ ꯁ꯭ꯀꯨꯜꯁꯤꯡ ꯑꯁꯤꯗ ꯐꯦꯁꯤꯂꯤꯇꯤꯖ ꯐꯖꯅ ꯄꯤꯕ ꯑꯃꯗꯤ ꯁꯔꯀꯥꯔꯁꯤꯡꯅ ꯏꯁꯀꯤꯜ ꯃꯌꯥꯝ ꯑꯃ ꯂꯧꯈꯠꯄꯤꯕ ꯏꯁꯀꯤꯜ ꯀꯌꯥ ꯑꯃ ꯂꯧꯈꯠꯄꯤꯗꯨꯅ ꯑꯉꯥꯡꯁꯤꯡ ꯑꯁꯤꯕꯨ ꯃꯍꯩ ꯃꯁꯤꯡ ꯇꯝꯅꯕ ꯌꯣꯛꯈꯠꯄꯤꯕ ꯑꯃꯁꯨꯡ ꯒꯣꯔꯃꯦꯟꯁꯤꯡꯒꯤ ꯁ꯭ꯀꯨꯜꯁꯤꯡ ꯑꯁꯤꯗ ꯃꯈꯣꯏꯅ ꯃꯐꯝ ꯆꯥꯅ ꯌꯥꯝꯅ ꯆꯤꯟꯗꯅ ꯐꯖꯅ ꯃꯔꯥꯡ ꯀꯥꯏꯅ ꯊꯝꯕꯤꯕ ꯑꯃꯁꯨꯡ ꯇꯥꯛꯄꯤ ꯇꯝꯕꯤꯔꯤꯕ ꯑꯣꯖꯥꯁꯤꯡ ꯑꯗꯨꯅ ꯑꯗꯨꯒ ꯁꯥꯇ꯭ꯔꯁꯤꯡ ꯑꯗꯨꯒ ꯌꯥꯝꯅ ꯆꯨꯁꯟꯅꯕ ꯑꯗꯨꯒꯨꯝꯕ ꯑꯣꯏꯕ ꯐꯖꯅ ꯑꯗꯨꯒꯨꯝꯕ ꯁꯦꯝ ꯁꯥꯔꯒ ꯊꯝꯕ ꯑꯃꯁꯨꯡ ꯑꯗꯨꯒ ꯑꯩꯈꯣꯏꯒꯤ ꯃꯅꯤꯄꯨꯔ ꯗ ꯂꯩꯔꯤꯕ ꯃꯍꯩꯔꯣꯏ ꯃꯌꯥꯝꯁꯤꯡ ꯑꯁꯦ ꯈꯪ ꯍꯩꯕ ꯀꯩꯗꯧꯕ ꯈꯔꯗꯤ ꯌꯥꯝꯅꯗꯤ ꯋꯥꯠꯂꯦ ꯈꯔꯗꯤ ꯆꯥꯎꯈꯠꯀꯗꯕ ꯈꯤꯇꯪꯗꯤ ꯋꯥꯠꯂꯦ ꯑꯗꯨꯗꯨꯅ ꯆꯥꯎꯈꯠꯂꯛꯂꯤ ꯍꯥꯏꯕ ꯇꯥꯔꯦ ꯑꯗꯨꯗꯨꯅ ꯁꯦꯜ ꯊꯥꯗꯕꯒꯤ ꯑꯩꯈꯣꯏꯒꯤ ꯃꯍꯩ ꯃꯁꯤꯡ ꯑꯁꯤꯗ ꯌꯥꯝꯅ ꯁꯦꯜ ꯊꯥꯗꯔꯒ ꯑꯗꯨ ꯃꯍꯩ ꯃꯁꯤꯡꯒꯤꯗꯃꯛꯇ ꯑꯇꯩꯗ ꯅꯠꯇꯕꯤ ꯃꯍꯩ ꯃꯁꯤꯡꯒꯤꯗꯃꯛ ꯑꯁꯤꯁꯤꯗ ꯑꯩꯈꯣꯏꯅ ꯊꯑꯣꯏꯅ ꯄꯩꯁꯥ ꯊꯥꯗꯔꯒ ꯂꯥꯏꯔꯕ ꯀꯌꯥꯗꯤ ꯁꯦꯜ ꯊꯥꯗꯔꯒ ꯃꯍꯩ ꯃꯁꯤꯡ ꯇꯝꯍꯟꯕꯒꯤ ꯍꯥꯏꯕ ꯋꯥꯈꯜꯂꯣꯜ ꯑꯁꯦ ꯃꯅꯤꯄꯨꯔ ꯑꯁꯤꯗ ꯀꯌꯥ ꯑꯃꯗꯤ ꯋꯥꯠꯂꯤ ꯍꯥꯏꯅ ꯂꯩꯔꯦ ꯍꯥꯏꯕꯗꯤ ꯊꯥꯗꯔꯒ ꯇꯝꯍꯜꯂꯤꯕ ꯁꯤꯗꯒꯤ ꯊꯥꯗꯗꯕꯅ ꯍꯦꯟꯕ ꯃꯔꯝ ꯍꯦꯜꯂꯤ ꯍꯥꯏꯕ ꯇꯥꯔꯦ ꯑꯗꯨꯅ ꯍꯦꯜꯂꯒꯁꯨ ꯃꯅꯤꯄꯨꯔꯗ ꯂꯩꯔꯤꯕ ꯃꯤꯑꯣꯏꯕꯁꯤꯡ ꯑꯁꯦ ꯍꯥꯏꯗꯤ ꯅꯍꯥꯁꯤꯡ ꯏꯟꯈꯠꯂꯛꯂꯤꯕꯁꯦ ꯃꯍꯩ ꯃꯁꯤꯡ ꯑꯁꯤꯗ ꯇꯝꯍꯟꯅꯤꯡꯕꯒꯤ ꯑꯦꯇ꯭ꯔꯦꯛꯁꯟ ꯄꯤꯕꯒꯤ ꯍꯥꯏꯇꯥꯔꯦ ꯑꯁꯤꯁꯤ ꯄꯤꯅꯤꯡꯉꯥꯏꯒꯤ ꯀꯔꯝ ꯇꯧꯔꯒ ꯁ꯭ꯀꯨꯜꯁꯤꯡ ꯑꯁꯤꯗ ꯑꯉꯥꯡꯁꯤꯡ ꯑꯁꯤꯗ ꯑꯦꯇ꯭ꯔꯦꯛꯁꯟ ꯄꯤꯒꯗꯒꯦ ꯀꯔꯝꯅ ꯃꯍꯩ ꯃꯁꯤꯡꯒꯤ ꯂꯝꯕꯤ ꯑꯁꯤꯗ ꯆꯤꯡꯁꯤꯟꯒꯗꯒꯦ ꯍꯥꯏꯕꯁꯤ ꯒꯣꯔꯃꯦꯟꯅ ꯇꯣꯉꯥꯟ ꯇꯣꯉꯥꯟꯕ ꯏꯁꯀꯤꯜ ꯀꯌꯥ ꯑꯃ ꯂꯧꯈꯠ ꯍꯟꯅꯤꯡꯑꯦ ꯑꯩꯒꯤ ꯋꯥꯈꯜꯗ ꯃꯣꯠꯇ ꯑꯗꯨꯅ ꯒꯣꯔꯃꯦꯟꯒꯤ ꯁ꯭ꯀꯨꯜꯁꯤꯡꯁꯦ ꯐꯒꯠꯍꯟꯕ ꯃꯥꯒꯤ ꯁꯔꯀꯥꯔꯁꯤꯡꯅ ꯃꯁꯤꯕꯨ ꯂꯥꯏꯔꯕ ꯄ꯭ꯔꯖꯥꯁꯤꯡꯗ ꯂꯥꯏꯔꯕ ꯅꯍꯥꯁꯤꯡꯗ ꯂꯥꯏꯔꯤꯛ ꯂꯥꯏꯁꯨ ꯇꯝꯕ ꯐꯪꯗꯅ ꯂꯩꯔꯤꯕ ꯀꯌꯥ ꯑꯃ ꯌꯥꯎꯏ ꯁꯔꯀꯥꯔꯅꯗꯤ ꯄꯥꯏꯈꯠꯂꯦ ꯍꯥꯏꯔꯤꯕ ꯑꯁꯦ ꯌꯧꯕ ꯉꯝꯗꯕ ꯃꯐꯝ ꯀꯌꯥ ꯑꯃ ꯌꯥꯎꯔꯤ ꯏꯁꯀꯣꯂꯔꯁꯤꯞꯁꯨ ꯐꯪꯗꯕ ꯀꯌꯥ ꯑꯃꯁꯨ ꯌꯥꯎꯔꯤ ꯃꯈꯣꯏꯁꯤꯡ ꯑꯁꯤ ꯃꯃꯥ ꯃꯄꯥ ꯂꯥꯏꯔꯕ ꯑꯣꯏꯕꯅꯤꯅ ꯁꯦꯜ ꯊꯥꯗꯕ ꯉꯝꯗꯕꯗꯒꯤ ꯃꯍꯩ ꯃꯁꯤꯡ ꯇꯝꯗꯅ ꯋꯥꯅ ꯑꯉꯥꯡ ꯑꯣꯏꯅ ꯑꯣꯏꯅ ꯆꯥꯏꯜ ꯂꯦꯕꯔ ꯑꯣꯏꯕ ꯀꯌꯥ ꯑꯃ ꯌꯥꯎꯔꯤꯌꯦ ꯆꯥꯏꯜ ꯂꯦꯕꯔ ꯑꯣꯏꯕ ꯑꯊꯤꯡꯕ ꯂꯩꯔꯕꯁꯨ ꯀꯌꯥ ꯑꯃꯗꯤ ꯃꯐꯝ ꯀꯌꯥ ꯑꯃꯗꯗꯤ ꯆꯥꯏꯜ ꯂꯦꯕꯔꯒꯤ ꯁꯤꯁꯇꯦꯝ ꯑꯁꯦ ꯑꯗꯨꯝ ꯆꯠꯊꯔꯤ ꯍꯥꯏꯔꯦ ꯍꯧꯖꯤꯛꯁꯨ ꯂꯦꯞꯇꯅ ꯃꯅꯤꯄꯨꯔ ꯑꯁꯤꯗ ꯍꯧꯖꯤꯛ ꯍꯧꯖꯤꯛꯁꯨ ꯑꯗꯨꯝ ꯀꯌꯥ ꯑꯃ ꯊꯦꯡꯅꯔꯤ ꯑꯗꯨꯗꯨꯅ ꯃꯃꯥ ꯃꯄꯥꯁꯤꯡ ꯑꯁꯦ ꯏꯗꯨꯀꯦꯇꯦꯠ ꯑꯣꯏꯕ ꯑꯗꯨꯒꯨꯝꯕ ꯄꯦꯔꯦꯟꯁ ꯑꯃ ꯑꯣꯏꯍꯟꯅꯉꯥꯏꯒꯤꯗꯃꯛꯇ ꯍꯧꯔꯛꯂꯤꯕ ꯖꯦꯅꯦꯔꯦꯁꯟ ꯇꯨꯡꯒꯤ ꯑꯣꯏꯔꯤꯕ ꯅꯍꯥꯁꯤꯡ ꯑꯁꯤꯗ ꯒꯕꯔꯃꯦꯟꯒꯤ ꯁ꯭ꯀꯨꯜꯁꯤꯡ ꯑꯁꯤꯗ ꯑꯉꯥꯡꯁꯤꯡꯒꯤ ꯃꯈꯣꯏꯒꯤꯗꯃꯛꯇ ꯏꯁꯀꯤꯜ ꯀꯌꯥ ꯑꯃ ꯂꯧꯈꯠꯇꯨꯅ ꯃꯈꯣꯏꯒꯤꯗꯃꯛꯇ ꯍꯥꯏꯔꯤꯕ ꯑꯉꯥꯡꯁꯤꯡ ꯇꯨꯡꯒꯤ ꯖꯦꯅꯦꯔꯦꯁꯟ ꯑꯣꯏꯔꯤꯕ ꯃꯤꯑꯣꯏꯁꯤꯡ ꯑꯉꯥꯡꯁꯤꯡ ꯑꯁꯤꯕꯨ ꯐꯍꯟꯅꯕ ꯆꯥꯎꯈꯠ ꯈꯣꯡꯊꯥꯡ ꯑꯣꯏꯍꯟꯅꯕ ꯃꯈꯣꯏꯒꯤ ꯋꯥꯈꯜꯂꯣꯜꯁꯤꯡ ꯑꯁꯦ ꯂꯥꯏꯔꯤꯛ ꯂꯥꯏꯁꯨ ꯍꯩꯅꯕ ꯅꯣꯂꯦꯖ ꯋꯥꯡꯅꯕ ꯆꯥꯎꯈꯠꯄꯒꯤ ꯂꯝꯕꯤꯗ ꯀꯟꯅ ꯍꯧꯖꯤꯛ ꯇꯥꯟꯅꯔꯤꯕ ꯆꯥꯎꯈꯠꯄꯒꯤ ꯂꯝꯖꯦꯜꯗ ꯇꯥꯟꯅꯔꯤꯕ ꯃꯥꯂꯦꯝꯁꯤꯡ ꯑꯁꯤꯒꯤ ꯃꯃꯥꯡꯗ ꯑꯩꯈꯣꯏ ꯍꯧꯖꯤꯛ ꯃꯅꯤꯄꯨꯔꯗ ꯂꯩꯔꯤꯕ ꯃꯍꯩꯔꯣꯏꯁꯤꯡ ꯑꯁꯤꯕꯨꯁꯨ ꯊꯥꯛ ꯑꯗꯨ ꯌꯧꯅꯕ ꯍꯣꯠꯅꯍꯟꯅꯕꯒꯤꯗꯃꯛꯇ ꯒꯕꯔꯃꯦꯟꯒꯤ ꯁ꯭ꯀꯨꯜꯁꯤꯡ ꯑꯁꯤꯗ ꯒꯕꯔꯃꯦꯟꯁꯤꯡꯅ ꯄꯥꯏꯔꯤꯕ ꯍꯧꯖꯤꯛ ꯁꯔꯀꯥꯔꯁꯤꯡ ꯒꯕꯔꯃꯦꯟꯁꯤꯡ ꯑꯁꯤꯅ ꯑꯉꯥꯡꯁꯤꯡ ꯑꯁꯤꯕꯨ ꯁ꯭ꯀꯨꯜ ꯃꯥꯏꯀꯩꯗ ꯑꯣꯟꯁꯤꯟꯅꯕ ꯁ꯭ꯀꯨꯜ ꯇꯝꯍꯟꯅꯤꯡꯕ ꯑꯉꯥꯡꯁꯤꯡ ꯂꯩꯇ ꯂꯥꯏꯔꯕ ꯀꯌꯥꯕꯨ ꯃꯄꯨꯛꯅꯤꯡ ꯊꯧꯒꯠꯍꯟꯕ ꯑꯃꯗꯤ ꯂꯥꯏꯔꯩ ꯍꯥꯏꯕꯒꯤ ꯋꯥꯈꯜ ꯑꯁꯦ ꯊꯥꯗꯣꯛꯍꯟꯕ ꯑꯗꯨꯅ ꯃꯍꯩ ꯃꯁꯤꯡ ꯇꯝꯕꯁꯤꯗ ꯍꯦꯟꯅ ꯈꯨꯃꯥꯡ ꯆꯥꯎꯁꯤꯟ ꯍꯟꯅꯅꯤꯡꯉꯥꯏꯒꯤ ꯎꯄꯥꯏ ꯑꯃ ꯁꯔꯀꯥꯔꯒꯤ ꯒꯕꯔꯃꯦꯟꯅ ꯄꯥꯏꯈꯠꯄ ꯏꯁꯀꯤꯜ ꯃꯌꯥꯝ ꯑꯃ ꯁꯔꯀꯥꯔꯒꯤ ꯁ꯭ꯀꯨꯜꯁꯤꯡ ꯑꯁꯤꯗ ꯄꯤꯖꯍꯟꯅꯤꯡꯏ ꯏꯁꯀꯤꯜ ꯃꯌꯥꯝ ꯑꯃ ꯂꯧꯈꯠꯍꯟꯅꯤꯡꯏ ꯍꯥꯏꯔꯤꯕ ꯏꯁꯀꯤꯝꯁꯤꯡ ꯑꯁꯦ ꯑꯁꯤꯅ ꯂꯥꯏꯔꯕ ꯀꯌꯥ ꯑꯁꯦ ꯁꯤꯟ ꯊꯨꯡꯅ ꯂꯣꯏꯅ ꯌꯧꯍꯟꯅꯤꯡꯉꯦ ꯍꯥꯏꯔꯤꯕ ꯏꯁꯀꯤꯝꯁꯤꯡ ꯑꯁꯤꯅ ꯂꯥꯏꯔꯕ ꯀꯌꯥꯁꯤꯡ ꯑꯁꯤꯗ ꯂꯩꯔꯤꯕ ꯃꯍꯩ ꯃꯁꯤꯡ ꯇꯝꯕ ꯁꯤꯗ ꯁꯦꯜ ꯊꯥꯗꯕꯗ ꯋꯥꯔꯕ ꯁꯦꯜ ꯊꯥꯗꯅꯉꯥꯏ ꯂꯩꯇꯗꯅ ꯃꯍꯩ ꯃꯁꯤꯡ ꯇꯝꯕ ꯐꯪꯗꯗꯅ ꯂꯩꯔꯤꯕ ꯅꯍꯥꯁꯤꯡ ꯑꯁꯤꯗ ꯁꯔꯀꯥꯔꯒꯤ ꯏꯁꯀꯤꯝꯁꯤꯡꯒꯤ ꯃꯇꯦꯡꯗꯒꯤ ꯃꯍꯩ ꯃꯁꯤꯡ ꯃꯈꯣꯏꯕꯨ ꯃꯄꯨꯡ ꯐꯥꯅ ꯇꯝꯍꯟꯅꯤꯡꯉꯤ ꯑꯃꯗꯤ ꯃꯤ ꯀ꯭ꯂꯥꯁ ꯌꯥꯝꯕ ꯃꯔꯝꯅ ꯁꯔꯀꯥꯔꯒꯤ ꯁ꯭ꯀꯨꯜꯁꯤꯡ ꯑꯁꯤꯗ ꯃꯤ ꯀ꯭ꯂꯥꯁ ꯑꯃꯗ ꯃꯤ ꯌꯥꯝꯅ ꯌꯥꯝꯅ ꯆꯤꯟꯕꯁꯤ ꯑꯁꯤꯁꯨ ꯑꯉꯥꯡꯁꯤꯡꯗ ꯂꯥꯏꯔꯤꯛ ꯂꯥꯏꯁꯨꯗ ꯒ꯭ꯌꯥꯟꯗ ꯌꯥꯝꯕ ꯃꯔꯝꯅ ꯑꯉꯥꯡꯁꯤꯡꯒꯤ ꯋꯥꯈꯜ ꯃꯣꯠ ꯃꯥꯟꯅꯗꯕ ꯃꯔꯝꯅ ꯑꯉꯥꯡꯁꯤꯡꯗ ꯗꯤꯁꯇꯔꯕ ꯑꯣꯏꯍꯜꯂꯤ ꯑꯗꯨꯅ ꯂꯥꯏꯔꯤꯛ ꯂꯥꯏꯁꯨ ꯇꯝꯕ ꯑꯁꯤꯗ ꯌꯥꯝꯅ ꯈꯨꯃꯥꯡ ꯆꯥꯎꯈꯠꯀꯗꯕ ꯑꯁꯤꯗꯁꯨ ꯈꯤꯇꯪ ꯆꯩꯊꯦꯡ ꯑꯁꯤꯅ ꯈꯖꯤꯛꯇꯪ ꯑꯣꯏꯔꯕꯁꯨ ꯄꯤ ꯑꯗꯨꯗꯅ ꯃꯐꯝ ꯆꯥꯕ ꯑꯃꯁꯨꯡ ꯃꯥꯒꯤ ꯁ꯭ꯀꯨꯜ ꯑꯗꯨꯒꯤ ꯑꯦꯔꯤꯌꯥ ꯆꯥꯎꯍꯟꯕ ꯃꯐꯝ ꯑꯗꯨꯅꯕꯨ ꯐꯦꯁꯤꯂꯤꯇꯤꯖ ꯃꯌꯥꯝꯁꯤꯡ ꯑꯁꯦ ꯁꯤꯒꯨꯝꯕꯅ ꯆꯤꯡꯕ ꯃꯌꯥꯝꯁꯤꯡ ꯑꯁꯦ ꯃꯔꯥꯡ ꯀꯥꯏꯅ ꯁꯔꯀꯥꯔꯁꯤꯡꯅ ꯌꯦꯡꯁꯤꯜ ꯍꯟꯅꯤꯡꯏ ꯍꯥꯏꯔꯤꯕ ꯏꯁꯀꯤꯝꯁꯤꯡ ꯑꯁꯦ ꯑꯩꯈꯣꯏ ꯃꯅꯤꯄꯨꯔ ꯄꯨꯝꯕꯗ ꯅꯍꯥꯁꯤꯡ ꯑꯁꯤꯗ ꯌꯧꯍꯟꯅꯤꯡꯏ